ꯃꯥꯅꯦ ꯃꯥꯅꯦ

ꯀꯥꯔꯨꯁꯤ ꯌꯥꯏꯅꯦ

ꯀꯃꯥꯏ ꯀꯃꯥꯏ ꯇꯧꯕ ꯈꯣꯡꯒ꯭ꯔꯥꯎ ꯁꯦꯠꯊꯔꯒ ꯂꯣꯏꯔꯦ ꯀꯩꯗꯧꯔꯒꯦ ꯑꯥ ꯌꯥꯏꯌꯦ ꯀꯨꯔꯇꯤ ꯀꯨꯔꯇꯤ ꯑꯃ ꯁꯦꯠꯂꯒ ꯈꯣꯡꯒ꯭ꯔꯥꯎ ꯑꯃ ꯁꯦꯠꯂꯒ ꯌꯥꯅꯤꯅꯦ ꯑꯗꯨꯕꯨꯗꯤ ꯆꯨꯅꯤ ꯑꯃ ꯏꯟꯁꯜꯂꯒ

ꯑꯉꯥꯡꯁꯨ ꯌꯥꯎꯍꯟꯁꯦ ꯍꯥꯏꯔꯣ ꯑꯣ ꯍꯣꯏ ꯌꯥꯏꯅꯦ ꯑꯗꯨꯁꯨ ꯌꯥꯏꯌꯦ ꯆꯥꯕ ꯅꯣꯏ ꯅꯨꯄꯥꯗꯤ ꯌꯥꯎꯗꯣꯏ ꯅꯠꯇ꯭ꯔꯣ ꯑꯣ ꯑꯣ ꯑꯩꯈꯣꯏꯁꯨ ꯄꯨꯂꯞ ꯆꯠꯃꯤꯟꯅꯔ ꯂꯣꯏꯔꯦ ꯍꯣꯏ ꯌꯥꯏꯌꯦ ꯑꯁ ꯆꯤꯡ ꯀꯥꯕꯁꯤ ꯌꯥꯝ ꯀꯨꯏꯔꯕꯅꯤꯅꯦ ꯀꯥꯗꯕ

ꯋꯥꯕꯅꯦ ꯆꯤꯡ ꯀꯥꯕꯁꯦ ꯅꯍꯥꯟꯋꯥꯏꯗꯤ ꯑꯉꯥꯡ ꯑꯣꯏꯔꯤꯉꯥꯏꯗꯗꯤꯀꯣ ꯋꯥꯗꯦꯕ ꯍꯧꯖꯤꯛꯇꯤ ꯑꯁ ꯅꯍꯥꯟꯋꯥꯏꯗꯤ ꯌꯥꯝ ꯀꯥꯏꯗꯅꯀꯣ ꯑꯩꯈꯣꯏ ꯎꯝ ꯎꯝ ꯀꯅꯥꯗꯒꯤ

ꯑꯣ ꯐꯩꯌꯦ ꯅꯪꯅ ꯁꯨꯃꯥꯏꯅ ꯐꯣꯟ ꯅꯝꯕꯔꯒ ꯂꯧꯔꯒ ꯇꯧꯔꯛꯏꯁꯦ ꯏꯕꯥꯅꯤꯗꯤ ꯆꯤꯡ ꯀꯥꯕ ꯌꯥꯝ ꯀꯟꯕꯅꯤꯅ ꯃꯥꯟꯅꯔꯦꯗꯅ ꯑꯇꯣꯞꯄꯗ ꯑꯣꯏꯔꯗꯤ ꯌꯥꯔꯛꯑꯔꯣꯏꯕ ꯃꯥꯅꯦ ꯇꯧꯔꯛꯇꯣꯏꯅꯦ ꯎꯝ ꯀꯥꯃꯤꯟꯅꯩꯌꯦ ꯁꯥꯗ꯭ꯔꯣ ꯍꯧꯖꯤꯛꯁꯦ ꯌꯥꯝꯅ ꯑꯁ ꯆꯤꯡꯒ ꯀꯥꯔꯗꯤ ꯐꯖꯗꯣꯏꯅꯤ ꯍꯨꯃꯥꯡꯒ ꯑꯣꯔꯣ ꯑꯣꯔꯣ ꯇꯥꯔꯒ ꯎꯝ ꯁꯥꯔꯁꯨ ꯑꯩꯈꯣꯏꯒꯤ ꯑꯄꯥꯝꯕꯅꯤꯅ ꯆꯤꯡ ꯀꯥꯕꯩ ꯊꯕꯛꯁꯦ ꯑꯗꯨꯗꯤ ꯅꯨꯡꯉꯥꯏꯅꯤ ꯅꯨꯡꯉꯥꯏꯕꯕꯨꯗꯤ ꯋꯥꯅꯨꯡꯉꯥꯏ ꯍꯥꯗꯣ ꯑꯣꯏꯗꯣꯏꯅꯤ ꯋꯥꯅꯨꯡꯉꯥꯏ ꯑꯣꯏꯗꯣꯏꯅꯤ

ꯀꯥꯡꯁꯣꯏ ꯆꯥꯏ ꯉꯁꯤꯗꯤ ꯀꯥꯡꯁꯣꯏꯒ ꯃꯣꯔꯣꯛ ꯃꯦꯠꯄꯒ ꯑꯗꯒꯤ ꯄꯥꯐꯣꯔ ꯑꯃ ꯇꯥꯎꯔꯦ ꯉꯁꯤꯗꯤ ꯅꯣꯏꯗꯤ ꯏꯔꯣꯜꯂꯦ ꯈꯪꯗ꯭ꯔꯦꯗ ꯃꯧ ꯍꯦꯛ ꯑꯣꯏꯈꯤꯕꯗꯒꯤ ꯄꯥꯛ ꯊꯦꯡꯅꯗ꯭ꯔꯦꯅꯦ ꯃꯧ ꯑꯣꯏꯕꯁꯤꯗꯤ ꯎꯅꯕꯒ ꯐꯪꯕ ꯖꯥꯠ ꯅꯠꯇꯦ ꯑꯩꯈꯣꯏ ꯊꯥꯏꯅ ꯄꯨꯜꯂꯝꯕ ꯏꯃꯥꯟꯅꯕꯤ ꯏꯃꯥꯟꯅꯕꯈꯩꯁꯦ ꯑꯃꯨꯛ ꯍꯟꯅ ꯂꯥꯛꯑꯔꯣꯏ ꯑꯩꯗꯤ ꯏꯆꯥꯅꯨꯄꯤ ꯄꯣꯛꯄꯅꯦ ꯃꯥꯗꯤ ꯑꯩꯅ ꯍꯥꯏꯔꯤꯅꯤ ꯎꯝ ꯑꯩꯅ ꯑꯩꯅ ꯃꯥ ꯃꯌꯨꯝ ꯁꯨꯡꯄꯥꯟ ꯄꯥꯜꯍꯜꯂꯣꯏ ꯍꯥꯏꯔꯤꯅꯤ ꯑꯩꯅ ꯑꯩ ꯋꯥꯕꯁꯤꯗ ꯍꯣꯏ ꯈꯟꯗ꯭ꯔꯤꯗ ꯍꯧꯖꯤꯛꯐꯥꯎꯗꯤ ꯍꯧꯖꯤꯛꯐꯥꯎꯗꯤ ꯈꯟꯗ꯭ꯔꯤꯗ ꯍꯣꯏ ꯑꯗꯨ ꯍꯌꯦꯡ ꯆꯤꯡ ꯀꯥꯕꯗꯣ ꯍꯧꯖꯤꯛ ꯍꯥꯏꯅꯈꯤꯕ ꯗ꯭ꯔꯦꯁꯇꯣ ꯑꯗꯨꯗ ꯂꯥꯛꯅꯔꯁꯤꯀꯣ ꯑꯥ ꯍꯣꯏ ꯁꯤꯗ ꯐꯥꯎꯅꯔꯁꯤ ꯐꯔꯦ ꯐꯔꯦ ꯑꯗꯨꯗꯤ ꯊꯝꯃꯒꯦ ꯎꯝ